ꯂꯩꯀꯣꯟꯁꯦ ꯑꯩꯈꯣꯏꯅ ꯊꯝꯕ ꯃꯇꯝꯗꯗꯤ ꯑꯗꯨꯝ ꯆꯥꯎꯕꯒꯤ ꯑꯆꯧꯕꯒꯤ ꯑꯦꯔꯤꯌꯥꯗ ꯊꯝꯕꯗꯤ ꯄꯥꯝꯃꯦ ꯑꯗꯨꯕꯨ ꯑꯩꯒꯤ ꯂꯛ ꯃꯐꯝ ꯂꯩꯇ꯭ꯔꯒꯗꯤ ꯃꯗꯨꯒꯤ ꯃꯇꯨꯡ ꯏꯟꯅ ꯂꯩꯀꯣꯟ ꯃꯆꯥ ꯃꯆꯥ ꯁꯦꯝꯕꯁꯨ ꯀꯩꯁꯨ ꯀꯥꯏꯗꯦ ꯑꯗꯨꯕꯨ ꯑꯩꯈꯣꯏꯅ ꯂꯩꯀꯣꯟꯁꯦ ꯑꯩꯒꯤ ꯌꯨꯝꯒꯤ ꯃꯊꯛ ꯒꯨꯝꯕꯗꯁꯨ ꯑꯗꯨꯝ ꯂꯩꯀꯣꯟ ꯁꯦꯝꯕ ꯀꯔꯤꯁꯨ ꯀꯥꯏꯗꯦ ꯂꯩꯀꯣꯟ ꯁꯦꯝꯕꯒꯤꯗꯤ ꯃꯐꯝ ꯑꯀꯛꯅꯕ ꯀꯔꯤꯁꯨ ꯂꯩꯇꯦ ꯑꯗꯨꯒ ꯑꯩꯅ ꯌꯨꯝꯒꯤ ꯌꯨꯝꯒꯤ ꯑꯍꯥꯡꯕ ꯃꯐꯝꯗ ꯌꯥꯝꯅ ꯆꯥꯎꯗ꯭ꯔꯒꯁꯨ ꯄꯤꯛꯇꯛꯅ ꯑꯗꯨꯝ ꯁꯦꯝꯕꯁꯨ ꯀꯩꯁꯨ ꯀꯥꯏꯗꯦ ꯍꯧꯖꯤꯛꯀꯤ ꯑꯣꯏꯅꯗꯤ ꯑꯩꯉꯣꯟꯗ ꯒꯥꯔꯗꯦꯟ ꯁꯦꯝꯕꯒꯤ ꯑꯣꯏꯅꯗꯤ ꯑꯩꯉꯣꯟꯗ ꯅꯣꯂꯦꯖꯁꯤꯃ ꯐꯖꯅ ꯂꯩꯇ꯭ꯔꯤꯕꯅꯤꯅ ꯅꯣꯂꯦꯖꯁꯤꯃ ꯐꯖꯅ ꯂꯩꯔꯒ ꯁꯦꯝꯒꯦꯅꯁꯨ ꯈꯜꯂꯦ